ꯎꯝ ꯍꯜꯂꯣ ꯑꯣ ꯍꯜꯂꯣ ꯑꯧ ꯃꯥꯟꯅꯦ ꯀꯔꯝꯕ ꯀꯥꯔ ꯂꯧꯁꯤꯒꯦ ꯇꯧꯕꯤꯔꯤꯁꯤꯕꯨ ꯀꯁꯇꯃꯔ ꯀꯗꯥꯏ ꯋꯥꯏꯗꯒꯤꯅꯣ ꯑꯥ ꯂꯩꯌꯦ ꯖꯤꯞꯀꯤ ꯀꯔꯝꯕ ꯃꯣꯗꯦꯜ ꯑꯣꯏꯕꯤꯔꯕ ꯑꯣ ꯂꯩꯌꯦ ꯀꯂꯔꯗꯤ ꯀꯔꯝꯕꯗ ꯀꯂꯔꯗ ꯑꯣꯏꯅ ꯇꯧꯁꯤꯒꯦ ꯍꯣꯏ ꯕ꯭ꯂꯨꯃꯛꯇꯤ ꯂꯩꯌꯦ ꯕ꯭ꯂꯦꯛꯇꯤ ꯌꯧꯔꯛꯇ꯭ꯔꯤ ꯌꯧꯗꯤ ꯌꯧꯔꯛꯂꯅꯤ ꯇꯥꯃꯣꯅ ꯑꯣꯗꯔ ꯇꯧꯕꯤꯔꯝꯂꯒꯦ ꯍꯥꯏꯔꯗꯤ ꯑꯩꯈꯣꯏꯅ ꯕꯨꯛ ꯇꯧꯕꯤꯔꯝꯂꯒꯦ ꯑꯣ ꯑꯗꯨ ꯇꯥꯃꯣꯒꯤ ꯃꯤꯡꯗꯨ ꯑꯃꯨꯛꯇꯪ ꯍꯥꯏꯕꯤꯔꯛꯎ ꯕ꯭ꯂꯦꯛ ꯅꯝꯕꯔꯁꯤꯗ ꯑꯩꯈꯣꯏ ꯑꯣꯗꯔꯒꯤ ꯕꯨꯛꯇꯨ ꯇꯧꯕꯤꯔꯝꯂꯒꯦ ꯎꯝ ꯑꯣꯀꯦ ꯑꯣꯀꯦ ꯇꯥꯃꯣ ꯑꯣ ꯇꯥꯃꯣꯒꯤ ꯅꯝꯕꯔꯁꯤꯃꯒ ꯍꯥꯏꯕꯤꯔꯛꯑꯣ ꯑꯩꯈꯣꯏ ꯕꯨꯛ ꯇꯧꯕꯗ ꯅꯝꯕꯔ ꯁꯤꯃꯒ ꯍꯥꯞꯆꯤꯜꯂꯒꯦ ꯍꯌꯦꯡ ꯕꯨꯛꯀꯤ ꯂꯥꯛꯄ ꯀꯥꯟꯗ ꯑꯩꯈꯣꯏ ꯑꯗꯨꯝ ꯇꯥꯃꯣꯒꯤ ꯀꯟꯇꯦꯛꯇ ꯑꯗꯨꯝ ꯐꯥꯎꯖꯤꯜꯂꯛꯂꯒꯦ

ꯎꯝ ꯑꯣꯀꯦ ꯑꯣꯀꯦ ꯊꯦꯡꯛ ꯌꯨ ꯑꯣꯀꯦ ꯑꯣꯀꯦ